ꯇꯥꯃꯣ ꯊꯦꯡꯅꯕꯅ ꯑꯩꯒꯤ ꯄꯨꯟꯁꯤꯒꯤ ꯑꯔꯨꯕ ꯇꯥꯟꯐꯝ ꯑꯃ ꯀꯣꯛꯂꯦ ꯇꯥꯃꯣꯅꯒꯤ ꯃꯇꯦꯡ ꯑꯁꯤ ꯑꯩ ꯄꯨꯟꯁꯤꯒꯤ ꯑꯣꯏꯅ ꯀꯥꯎꯖꯔꯣꯏ ꯇꯥꯃꯣꯒꯤꯁꯨ ꯑꯋꯥꯕ ꯇꯥꯔꯛꯄ ꯃꯇꯝꯗ ꯑꯩꯅ ꯁꯣꯏꯗꯅ ꯃꯇꯦꯡ ꯄꯥꯡꯖꯒꯅꯤ ꯇꯥꯃꯣꯅ ꯂꯩꯕꯤꯔꯝꯕꯅ ꯑꯩ ꯃꯐꯝ ꯑꯁꯤ ꯌꯧꯔꯛꯄ ꯉꯝꯖꯕꯅꯤ ꯃꯐꯝ ꯑꯁꯤ ꯌꯧꯔꯛꯅꯕ ꯍꯣꯠꯅꯕꯗ ꯇꯥꯃꯣꯒꯤ ꯆꯥꯎꯔꯕ ꯃꯇꯦꯡ ꯂꯧꯔꯕꯅꯤ